ꯀꯥꯡꯅ ꯆꯤꯛꯄꯗꯒꯤ ꯄꯣꯛꯍꯟꯕ ꯌꯥꯕ ꯂꯩꯅꯥꯁꯤꯡ ꯃꯔꯨ ꯑꯣꯏꯅ ꯗꯦꯡꯒꯤ ꯑꯃꯁꯨꯡ ꯃꯦꯂꯦꯔꯤꯌꯥ ꯍꯥꯏꯔꯤꯕ ꯂꯩꯅꯥꯁꯤꯡ ꯑꯁꯤꯗꯒꯤ ꯉꯥꯛꯊꯣꯛꯅꯕꯒꯤꯗꯃꯛꯇ ꯑꯩꯈꯣꯏꯅ ꯃꯐꯝꯁꯤꯡ ꯈꯨꯗꯤꯡꯃꯛꯇ ꯂꯨ ꯅꯥꯟꯅ ꯊꯝꯕ ꯑꯃꯗꯤ ꯏꯁꯤꯡ ꯃꯥꯏꯁꯤꯡ ꯂꯩꯍꯟꯗꯕ ꯑꯃꯣꯠꯄ ꯏꯁꯤꯡ ꯃꯥꯏꯁꯤꯡ ꯌꯥꯝꯅ ꯆꯣꯠꯆꯥ ꯆꯣꯠꯆꯥ ꯇꯧꯕ ꯃꯐꯝꯗ ꯏꯁꯤꯡ ꯌꯥꯝꯅ ꯇꯥꯍꯟꯗꯕ ꯂꯩꯍꯟꯗꯕ ꯑꯃꯁꯨꯡ ꯀꯥꯡꯈꯜ ꯈꯜꯂꯒ ꯇꯨꯝꯕ ꯑꯗꯨꯒ ꯑꯩꯈꯣꯏꯒꯤ ꯁ꯭ꯄꯔꯦꯅꯆꯤꯡꯕ ꯀꯥꯡ ꯍꯥꯠꯅꯕ ꯍꯤꯗꯥꯛ ꯀꯌꯥ ꯁ꯭ꯄꯔꯦꯅꯆꯤꯡꯕ ꯀꯥꯞꯊꯣꯛꯄ ꯑꯗꯨꯒ ꯑꯩꯈꯣꯏꯒꯤ ꯐꯤꯔꯣꯜꯁꯤꯡ ꯍꯥꯡꯗꯣꯛꯇꯕ ꯀꯨꯞꯁꯜꯂꯒ ꯇꯨꯝꯕ ꯑꯗꯨꯒ ꯑꯩꯈꯣꯏꯒꯤ ꯑꯩꯈꯣꯏꯒꯤ ꯀꯥꯡ ꯆꯤꯛꯇꯅꯉꯥꯏꯒꯤꯗꯃꯛꯇ ꯒꯣꯠꯖꯤꯜꯂꯥꯒꯨꯝꯕ ꯑꯗꯨꯒꯨꯝꯕ ꯊꯥꯕ ꯑꯗꯨꯒ ꯑꯩꯈꯣꯏ ꯇꯨꯝꯕ ꯃꯇꯝꯗ ꯐꯤ ꯍꯥꯏꯗꯣꯛꯇꯕ ꯍꯛꯆꯥꯡ ꯐꯤ ꯀꯨꯞꯄ ꯑꯁꯤꯒꯨꯝꯕ ꯑꯃꯣꯠ ꯑꯀꯥꯏ ꯑꯀꯣꯏꯕꯒꯤ ꯐꯤꯕꯝ ꯑꯁꯤ ꯃꯣꯠꯍꯟꯗꯕ ꯑꯆꯣꯠꯄ ꯃꯐꯝ ꯑꯣꯏꯍꯟꯗꯕ ꯑꯁꯤꯗꯒꯤ ꯑꯩꯈꯣꯏ ꯃꯦꯂꯦꯔꯤꯌꯥ ꯑꯃꯁꯨꯡ ꯗꯦꯡꯒꯤ ꯂꯥꯏꯅꯥ ꯑꯁꯤꯗꯒꯤ ꯉꯥꯛꯊꯣꯛꯄ ꯉꯝꯒꯅꯤ